ꯑꯧ ꯌꯥꯅꯤ ꯍꯪꯉꯣ

ꯑꯣ ꯂꯩꯌꯦ ꯑꯗꯣ ꯅꯪꯗꯣ ꯀꯥꯏ ꯋꯥꯏꯗ ꯂꯩꯒꯦ ꯑꯣ ꯑꯗꯨ ꯑꯣꯏꯇꯥꯔꯗꯤ ꯎꯔꯤꯄꯣꯛꯇꯒꯤ ꯈ꯭ꯋꯥꯏꯗꯒꯤ ꯅꯛꯄ ꯍꯤꯁꯇꯣꯔꯤꯀꯦꯜ ꯄ꯭ꯂꯦꯁ ꯍꯥꯏꯔꯗꯤ ꯀꯪꯂꯥ ꯐꯣꯔꯠ ꯑꯅ ꯑꯃ ꯂꯩꯌꯦꯕ ꯃꯅꯤꯄꯨꯔꯒꯤ ꯑꯗꯨꯗ ꯅꯪ ꯑꯣꯇꯣꯗ ꯆꯠꯀꯦꯁꯨ ꯌꯥꯔꯦ ꯂꯨꯄꯥ ꯀꯨꯟ ꯃꯨꯛꯇꯪ ꯄꯤꯔꯒ ꯑꯗꯒꯤ ꯇꯦꯛꯁꯤꯕꯨ ꯍꯥꯏꯌꯔ ꯇꯧꯒꯦꯔꯥ ꯏꯁꯥꯒꯤ ꯒꯥꯔꯤ ꯂꯩꯔꯒꯅ ꯆꯠꯀꯦ ꯌꯥꯝꯅ ꯅꯛꯄ ꯗꯤꯁꯇꯦꯟꯁꯅꯦ ꯋꯥꯟ ꯀꯤꯂꯣꯃꯤꯇꯔ ꯐꯥꯗꯦ ꯑꯗꯨꯗ ꯆꯠꯄ ꯌꯥꯒꯅꯤꯌꯦ ꯑꯥ ꯅꯨꯡꯇꯤꯒꯤꯗꯤ ꯍꯥꯡꯗꯦ ꯌꯨꯝꯖꯀꯩꯁ ꯅꯨꯃꯤꯠꯇꯗꯪ ꯂꯣꯜꯂꯦ ꯑꯇꯩ ꯅꯨꯃꯤꯠꯇꯤ ꯂꯣꯏꯅ ꯍꯥꯡꯉꯦ ꯇꯤꯀꯦꯠꯁꯦ ꯇꯨꯔꯤꯁ ꯑꯣꯏꯔꯒꯗꯤ ꯂꯨꯄꯥ ꯌꯥꯡꯈꯩꯃꯨꯛ ꯑꯣꯏꯌꯦ ꯑꯗꯨꯒ ꯂꯥꯏꯛ ꯅꯣꯟ ꯇꯨꯔꯤꯁ ꯑꯣꯏꯔꯒꯗꯤ ꯂꯨꯄꯥ ꯇꯔꯥ ꯀꯨꯟ ꯈꯛꯇꯪꯈꯛ ꯂꯧꯋꯦ ꯑꯥ ꯑꯥ ꯕꯖꯦꯠ ꯐ꯭ꯔꯦꯟꯂꯤꯁꯨ ꯑꯣꯏꯕꯅꯦ ꯍꯣꯏ ꯍꯣꯏ ꯑꯥ